ꯍꯜꯂꯣ ꯑꯁꯤ ꯃꯣꯔꯦꯒꯤ ꯃꯤ ꯑꯣꯏꯕꯤꯕ꯭ꯔꯥ ꯑꯁꯣꯝ ꯃꯣꯔꯦꯒꯤ ꯃꯤ ꯑꯣꯏꯕꯤꯔꯗꯤ ꯅꯣꯏꯕꯨ ꯀꯣꯜ ꯇꯧꯖꯕꯅꯤ ꯅꯦꯛꯁ ꯋꯤꯛ ꯑꯩ ꯃꯥꯔꯀꯦꯠꯇꯤꯡ ꯇꯧꯕ ꯂꯥꯛꯀꯦ ꯃꯣꯔꯦꯗ ꯑꯗꯣ ꯅꯪꯅ ꯑꯩ ꯂꯥꯛꯄ ꯃꯇꯝꯗ ꯅꯪꯅ ꯌꯥꯎꯕꯤꯗꯨꯅ ꯕꯖꯥꯔ ꯃꯥꯔꯀꯦꯠꯇꯤꯡ ꯆꯠꯄꯤꯕ ꯌꯥꯒꯗ꯭ꯔꯥ ꯑꯗꯨ ꯃꯥꯔꯀꯦꯠꯇꯤꯡ ꯂꯥꯛꯄ ꯃꯇꯝꯗ ꯐꯨꯔꯤꯠꯒꯨꯝꯕꯗꯨ ꯒꯨꯝꯕꯁꯨ ꯂꯧꯕꯤꯕ ꯑꯗꯨ ꯃꯇꯝꯗ ꯌꯥꯎꯕꯤꯌꯣ ꯅꯪꯅ ꯑꯗꯨ ꯑꯩꯈꯣꯏ ꯃꯤ ꯑꯍꯨꯝ ꯂꯥꯛꯆꯒꯅꯤ ꯅꯣꯏꯅ ꯍꯣꯇꯦꯜꯒꯨꯝꯕ ꯅꯣꯏ ꯌꯨꯝꯗ ꯂꯩꯕ ꯌꯥꯒꯗ꯭ꯔꯥ ꯑꯗꯣ ꯂꯥꯛꯄ ꯃꯇꯝꯗ ꯑꯩꯈꯣꯏꯕꯨꯁꯨ ꯅꯪꯅ ꯌꯥꯎꯕꯤꯌꯣ ꯑꯗꯨ ꯐꯨꯔꯤꯠꯀꯨꯝꯕ ꯍꯧꯖꯤꯛꯀꯥꯟꯗꯤ ꯗꯤꯁꯀꯥꯎꯟꯒꯨꯝꯕꯗꯤ ꯂꯩ ꯂꯩꯕ꯭ꯔꯥ ꯍꯣꯏ ꯑꯗꯨꯗꯤ ꯑꯩꯈꯣꯏ ꯂꯥꯛ ꯂꯥꯛꯀꯦ ꯑꯗꯨ ꯂꯥꯛꯄ ꯃꯇꯝꯗ ꯅꯪꯕꯨ ꯀꯣꯜ ꯇꯧꯖꯒꯦ ꯑꯩꯒꯤ ꯅꯝꯕꯔꯁꯤ ꯁꯦ ꯍꯥꯏꯕꯤꯒꯦ ꯅꯪ ꯁꯦꯞ ꯇꯧꯔꯝꯃꯣ ꯁꯤꯛꯁ ꯗꯕꯜ ꯖꯤꯔꯣ ꯅꯥꯏꯟ ꯑꯩꯠ ꯁꯤꯛꯁ ꯇꯨ ꯐꯥꯏꯚ ꯐꯣꯔ ꯋꯥꯟ ꯑꯁꯤꯗꯨ ꯑꯩꯒꯤ ꯅꯝꯕꯔꯅꯤ ꯅꯪ ꯅꯪ ꯁꯤꯅꯝꯕꯔꯁꯤ ꯁꯦꯞ ꯇꯧꯕꯤꯌꯣ ꯑꯩꯅ ꯂꯥꯛꯄ ꯃꯇꯝꯗ ꯅꯪꯕꯨ ꯀꯣꯜ ꯇꯧꯖꯒꯦ ꯑꯗꯨ ꯅꯣꯏ ꯌꯨꯝ ꯅꯪꯅ ꯂꯩꯕ ꯌꯥꯔꯣꯏ ꯍꯥꯏꯔꯁꯨ ꯍꯣꯇꯦꯜꯒꯨꯝꯕ ꯑꯗꯨꯗ ꯅꯪꯅ ꯕꯨꯛ ꯇꯧꯕꯤꯌꯣ ꯑꯩꯈꯣꯏ ꯃꯤ ꯑꯍꯨꯝꯒꯤ ꯑꯦꯠꯕꯥꯟꯁ ꯅꯪꯅ ꯕꯨꯛ ꯇꯧꯕꯤꯔꯝꯃꯣ ꯇꯣꯏꯂꯦꯠ ꯇꯣꯏꯂꯦꯠ ꯕꯥꯔꯠꯔꯨꯝꯒꯨꯝꯕꯗꯨ ꯑꯦꯇꯦꯁ ꯇꯧꯕ ꯆꯥꯛ ꯑꯦꯟꯁꯥꯡ ꯇꯨꯝꯕꯝꯒꯨꯝꯕ ꯐꯖꯅ ꯂꯩꯕ ꯑꯗꯨ ꯍꯣꯇꯦꯜꯗ ꯅꯪꯅ ꯕꯨꯛ ꯇꯧꯕꯤꯔꯝꯃꯤ ꯑꯩꯈꯣꯏ ꯑꯩꯈꯣꯏ ꯃꯤ ꯑꯍꯨꯝ ꯂꯥꯛꯆꯒꯅꯤ ꯑꯗꯨ ꯂꯥꯛꯄ ꯃꯇꯝꯗ ꯅꯪꯕꯨ ꯑꯩꯈꯣꯏ ꯑꯃꯨꯛꯀ ꯀꯣꯜ ꯇꯧꯖꯒꯦ ꯑꯗꯣꯏꯗꯤ ꯃꯥꯟ ꯑꯩ ꯅꯣꯏ ꯃꯦꯔꯤ ꯃꯤꯕꯨ ꯀꯣꯜ ꯇꯧꯖꯒꯅꯤ ꯊꯝꯃꯒꯦ ꯑꯗꯨꯗꯤ ꯁꯤꯒꯤꯗꯃꯛ ꯀꯣꯜ ꯇꯧꯖꯕꯅꯤ ꯃꯊꯪ ꯂꯥꯛꯄꯗ ꯑꯃꯨꯛꯀ ꯊꯦꯡꯅꯁꯤ